ꯐꯣꯇꯣꯒ꯭ꯔꯥꯐꯤ ꯍꯥꯏꯕꯁꯤ ꯑꯩꯒꯤ ꯍꯣꯕꯤꯁꯤꯡꯒꯤ ꯃꯔꯛꯇ ꯑꯩꯅ ꯌꯥꯝ ꯄꯥꯝꯖꯕ ꯍꯣꯕꯤ ꯃꯈꯜ ꯑꯃꯅꯤ ꯃꯁꯤ ꯑꯩꯅ ꯄꯥꯝꯂꯤꯕꯁꯤ ꯃꯔꯝ ꯀꯔꯤꯒꯤꯅꯣ ꯍꯥꯏ ꯃꯇꯝꯗ ꯑꯩꯈꯣꯏꯒꯤ ꯑꯩꯈꯣꯏ ꯏꯁꯥꯒꯤ ꯏꯁꯀꯤꯜ ꯁꯤꯖꯤꯟꯅꯔꯒ ꯑꯩꯈꯣꯏꯅ ꯃꯁꯥꯒꯤ ꯂꯩꯖꯔꯤꯕ ꯅꯦꯆꯔꯦꯜ ꯑꯩꯈꯣꯏꯒꯤ ꯇꯥꯐꯝ ꯊꯣꯛꯄ ꯄꯤꯛꯆꯔ ꯏꯃꯦꯖ ꯑꯗꯨꯕꯨ ꯑꯩꯈꯣꯏꯒꯤ ꯁꯤꯖꯤꯟꯅꯔꯒ ꯏꯁꯀꯤꯜ ꯑꯁꯤ ꯁꯤꯖꯤꯟꯅꯔꯒ ꯍꯩꯖ ꯁꯤꯡꯖꯕ ꯎꯠꯊꯣꯛꯑꯒ ꯍꯦꯟꯅ ꯑꯦꯟꯍꯦꯟꯁ ꯐꯖꯍꯟꯕ ꯉꯝꯕꯒꯤ ꯀꯦꯄꯥꯁꯤꯇꯤ ꯑꯗꯨ ꯎꯠꯄꯒꯤ ꯑꯩꯅ ꯑꯩꯈꯣꯏꯒꯤ ꯀ꯭ꯔꯤꯌꯦꯇꯤꯞ ꯑꯣꯏꯕ ꯊꯕꯛꯁꯤꯡꯒꯤ ꯃꯔꯛꯇ ꯐꯣꯇꯣꯒ꯭ꯔꯥꯐꯤꯁꯤꯁꯨ ꯑꯃꯅꯤ ꯏꯁꯀꯤꯜ ꯂꯩꯕꯁꯤꯡꯒꯤ ꯃꯔꯛꯇ ꯍꯥꯏꯅ ꯈꯟꯖꯕꯒꯤ ꯍꯣꯕꯤ ꯑꯃ ꯑꯣꯏꯅ ꯈꯟꯖꯕꯅꯤ ꯃꯁꯤꯗ ꯑꯩꯅ ꯌꯥꯝ ꯈꯪ ꯍꯩꯗꯨꯅ ꯇꯧꯖꯕꯗꯤ ꯅꯠꯆꯗꯦ ꯃꯔꯝꯗꯤ ꯑꯩ ꯄꯤꯛꯇꯛ ꯄꯤꯛꯂꯤꯉꯩꯗꯒꯤ ꯐꯣꯇꯣ ꯍꯥꯏꯕꯁꯤ ꯀꯔꯤꯅꯣ ꯐꯣꯇꯣ ꯍꯥꯏꯕꯁꯤ ꯀꯃꯥꯏꯅ ꯇꯥꯔꯛꯏꯅꯣ ꯍꯥꯏꯕꯥꯎ ꯈꯪꯉꯝꯗꯦ ꯑꯗꯨꯕꯨ ꯇꯞꯅ ꯇꯞꯅ ꯁꯨꯝ ꯑꯩꯒꯤ ꯈꯪꯖꯕ ꯅꯣꯂꯦꯖ ꯔꯤꯁꯔꯁ ꯑꯃꯗꯤ ꯑꯩꯒꯤ ꯑꯦꯛꯁꯄꯤꯔꯤꯌꯦꯟꯁꯀꯤ ꯃꯇꯨꯡ ꯏꯟꯅ ꯑꯩ ꯏꯁꯇꯗꯤ ꯁꯨꯝ ꯇꯧꯕ ꯃꯇꯝꯗ ꯃꯁꯤ ꯐꯣꯇꯣ ꯍꯥꯏꯕꯁꯤ ꯑꯩꯈꯣꯏꯅ ꯇꯞꯅ ꯇꯞꯅ ꯆꯍꯤꯒꯤ ꯃꯇꯨꯡ ꯏꯟꯅ ꯇꯞꯅ ꯇꯞꯅ ꯗꯦꯕꯂꯞ ꯇꯧꯔꯛꯑꯒ ꯃꯍꯥꯛꯀꯤ ꯃꯦꯒꯥ ꯄꯤꯛꯁꯦꯜ ꯁꯦꯡꯉꯒꯗꯤ ꯐꯣꯇꯣ ꯍꯦꯟꯅ ꯁꯦꯡꯅꯤ ꯀꯥꯏꯅꯒꯤ ꯋꯥꯈꯜꯂꯣꯟꯗ ꯁꯨꯝ ꯏꯁꯇꯗꯤ ꯇꯧꯔꯛꯄꯗꯒꯤ ꯑꯩꯅ ꯃꯁꯤꯒꯤ ꯂꯥꯏꯟꯁꯤꯗ ꯍꯣꯕꯤ ꯑꯣꯏꯅ ꯁꯦꯝꯖꯕꯅꯤ ꯃꯁꯤꯗ ꯑꯩꯅ ꯐꯣꯇꯣꯒ꯭ꯔꯥꯐꯤꯗ ꯌꯥꯝꯅ ꯄꯥꯝꯖꯕ ꯈꯔ ꯂꯩ ꯑꯃꯗꯤ ꯐꯣꯟ ꯈꯤꯇꯪ ꯇꯥꯡꯕ ꯑꯣꯏꯈꯤ ꯇꯥꯔꯒꯗꯤ ꯃꯁꯥꯅ ꯐꯣꯟꯗꯨꯒꯤ ꯃꯇꯨꯡ ꯏꯟꯅ ꯃꯍꯥꯛꯀꯤ ꯃꯥꯒꯤ ꯁꯣꯞꯋꯦꯌꯔ ꯑꯣꯏꯕ ꯌꯥꯏ ꯃꯍꯥꯛꯀꯤ ꯃꯅꯨꯡꯒꯤ ꯑꯣꯏꯕ ꯏꯁꯇꯦꯞ ꯀꯩꯅꯣꯗꯨꯅ ꯑꯣꯏꯕ ꯌꯥꯏ ꯑꯩꯈꯣꯏ ꯐꯣꯇꯣꯁꯦ ꯑꯗꯨꯝ ꯐꯖꯩꯌꯦꯕꯀꯣ ꯑꯗꯣ ꯈꯤꯇꯪ ꯍꯩꯇꯕ ꯃꯤ ꯑꯃꯅ ꯀꯥꯞ ꯇꯥꯔꯒꯗꯤ ꯑꯃꯨꯛ ꯌꯥꯗꯦꯕ ꯑꯗꯨꯕꯨ ꯑꯩꯈꯣꯏꯒꯤ ꯐꯣꯟꯁꯨ ꯌꯥꯝ ꯀꯟꯅ ꯐꯗꯕ ꯑꯩꯈꯣꯏ ꯑꯍꯩꯕ ꯑꯃꯅ ꯀꯥꯞ ꯇꯥꯔꯒꯗꯤ ꯃꯍꯥꯛꯀꯤ ꯚꯦꯂꯨ ꯐꯣꯔ ꯃꯅꯤ ꯑꯣꯏꯕꯗꯣ ꯌꯥꯏ ꯃꯔꯝꯗꯤ ꯍꯥꯟꯅꯒꯤ ꯑꯇꯥꯡꯕ ꯐꯣꯟꯗꯨꯒ ꯀꯝꯄꯤꯌꯥꯔ ꯇꯧꯕ ꯃꯇꯝꯗ ꯁꯤꯒꯤ ꯐꯣꯟꯁꯤꯗ ꯑꯍꯣꯡꯕ ꯐꯣꯟꯁꯤꯗ ꯀꯥꯞꯄꯛꯄ ꯐꯣꯇꯣꯁꯤꯅ ꯍꯦꯟꯅ ꯑꯩꯈꯣꯏꯒꯤ ꯋꯣꯔꯠ ꯑꯣꯏꯕ ꯚꯦꯂꯨ ꯂꯩꯕ ꯍꯦꯜꯂꯛꯄꯒꯤ ꯇꯥꯏꯞ ꯂꯥꯛꯄꯗꯣ ꯑꯗꯒꯤ ꯑꯩꯅ ꯇꯝꯕꯅꯤ ꯐꯣꯇꯣꯒ꯭ꯔꯥꯐꯤꯗ ꯑꯩꯅ ꯌꯥꯝꯅ ꯈꯪꯖꯗ ꯇꯥꯔꯒꯁꯨ ꯑꯩꯅ ꯈꯪꯖꯕ ꯅꯣꯂꯦꯖꯀꯤ ꯃꯇꯨꯡ ꯏꯟꯅ ꯐꯣꯇꯣꯒ꯭ꯔꯥꯐꯤꯁꯤ ꯑꯩꯈꯣꯏꯅ ꯅꯝꯕꯔ ꯋꯥꯟꯗ ꯐꯣꯇꯣꯒ꯭ꯔꯥꯐꯤ ꯇꯧꯒꯦ ꯍꯥꯏ ꯇꯥꯔꯗꯤ ꯑꯩꯈꯣꯏ ꯂꯥꯏꯇꯤꯡꯒꯤ ꯌꯥꯝꯅ ꯆꯥꯎꯕ ꯔꯣꯜ ꯑꯃ ꯂꯩꯌꯦꯕ ꯂꯥꯏꯇꯤꯡꯁꯦ ꯑꯩꯈꯣꯏ ꯂꯥꯏꯠꯁꯤꯅ ꯌꯥꯝ ꯐꯖꯅ ꯏꯐꯦꯛ ꯄꯤꯗ ꯇꯥꯔꯒꯗꯤ ꯐꯣꯇꯣꯁꯦ ꯐꯖꯧ ꯌꯥꯗꯦꯕ ꯑꯗꯨꯅ ꯂꯥꯏꯠꯁꯦ ꯌꯥꯝꯅ ꯌꯥꯝ ꯆꯥꯎꯕ ꯁꯣꯔꯁ ꯑꯃꯅꯦ ꯐꯣꯇꯣ ꯑꯃ ꯐꯖꯅꯕ ꯍꯣꯠꯅꯕꯗ ꯑꯗꯨꯒꯁꯨ ꯑꯩꯈꯣꯏꯒꯤ ꯂꯥꯏꯠꯀꯤ ꯃꯅꯨꯡꯗ ꯑꯦꯡꯒꯜꯁꯤꯅꯦꯕ ꯐꯣꯇꯣꯒꯤ ꯑꯦꯡꯒꯜꯁꯦ ꯑꯩꯈꯣꯏꯅ ꯀꯔꯝ ꯍꯥꯏꯅ ꯊꯝ ꯇꯥꯔꯒꯗꯤ ꯍꯧꯖꯤꯛꯀꯤ ꯑꯩꯈꯣꯏꯅ ꯅꯝꯒꯗꯧꯔꯤꯕ ꯐꯣꯇꯣꯁꯦ ꯄ꯭ꯔꯣꯇ꯭ꯔꯦꯠ ꯑꯣꯏꯒꯗ꯭ꯔꯥ ꯂꯦꯟꯁꯀꯦꯞ ꯑꯣꯏꯒꯗ꯭ꯔꯥ ꯀꯔꯝꯕ ꯃꯑꯣꯡꯗꯅ ꯍꯦꯟꯅ ꯗꯤꯒꯅꯤꯐꯥꯏ ꯇꯧꯒꯅꯤ ꯏꯃꯦꯖꯁꯤ ꯌꯥꯝ ꯐꯖꯅ ꯇꯥꯅꯤ ꯍꯥꯏꯕꯁꯦ ꯑꯩꯈꯣꯏꯒꯤ ꯀꯥꯞꯀꯗꯧꯔꯤꯕ ꯀꯦꯃꯦꯔꯥꯃꯦꯟ ꯑꯗꯨ ꯑꯩꯒꯤ ꯏꯁꯥꯒꯤ ꯃꯤꯠꯁꯤꯅ ꯍꯥꯟꯅ ꯚꯤꯖ꯭ꯋꯦꯂꯥꯏꯁ ꯇꯧꯒꯗꯣꯏꯅꯦꯕ ꯍꯧꯖꯤꯛꯇꯤ ꯐꯣꯟ ꯃꯈꯜ ꯃꯈꯜꯒꯤ ꯃꯇꯨꯡ ꯏꯟꯅ ꯐꯣꯇꯣ ꯑꯣꯞꯁꯟ ꯃꯌꯥꯝ ꯊꯣꯛꯂꯛꯑꯦ ꯋꯥꯏꯠ ꯑꯦꯡꯒꯜ ꯖꯨꯝ ꯍꯟꯗ꯭ꯔꯦꯠ ꯑꯦꯛꯁ ꯀꯥꯏꯅ ꯃꯌꯥꯝ ꯊꯣꯛꯂꯛꯑꯦ ꯑꯗꯨꯕꯨ ꯆꯨꯝꯅꯒꯤ ꯅꯣꯔꯃꯦꯜꯗ ꯀꯥꯞꯄ ꯃꯇꯝꯗ ꯀꯌꯥꯝ ꯐꯖꯒꯅꯤ ꯍꯩꯁ ꯗꯤ ꯑꯥꯔ ꯏꯐꯦꯛ ꯍꯥꯞ ꯇꯥꯔꯒꯗꯤ ꯐꯣꯇꯣꯁꯤ ꯀ꯭ꯌꯥꯝ ꯍꯦꯟꯅ ꯐꯖꯊꯣꯛꯅ ꯊꯣꯛꯂꯛꯀꯅꯤ ꯑꯗꯩ ꯄ꯭ꯔꯣ ꯃꯣꯠꯇ ꯀꯥꯞꯄꯒꯤꯅ ꯁꯦꯇꯔ ꯏꯁꯄꯤꯠ ꯀꯌꯥꯝ ꯊꯝꯒꯅꯤ ꯑꯥꯏ ꯑꯦꯁ ꯑꯣ ꯔꯦꯠ ꯀꯌꯥꯗ ꯊꯝꯒꯅꯤ ꯉꯁꯥꯏꯒꯤ ꯑꯗꯨꯗꯨ ꯀꯃꯥꯏꯅ ꯇꯧꯒꯅꯤ ꯅꯨꯡꯗꯥꯡꯗ ꯀꯥꯞꯄꯒꯅ ꯅꯥꯏꯠ ꯐꯣꯇꯣꯒ꯭ꯔꯥꯐꯤ ꯀꯃꯥꯏꯅ ꯀꯥꯞꯀꯅꯤ ꯊꯥ ꯀꯥꯞꯄꯒꯅ ꯀꯔꯝꯕꯅ ꯀꯥꯞꯀꯅꯤ ꯁꯟꯁꯦꯠ ꯀꯥꯞꯄꯒꯅ ꯀꯔꯝꯍꯥꯏꯅ ꯀꯥꯞꯀꯅꯤ ꯍꯥꯏꯕꯒꯤ ꯑꯦꯛꯁꯄ꯭ꯔꯤꯌꯦꯟꯁ ꯈꯔꯃꯛꯇꯤ ꯑꯩ ꯂꯩꯖꯔꯦ ꯍꯥꯏꯅ ꯈꯟꯖꯩ ꯑꯗꯨꯕꯨ ꯃꯁꯤꯃꯛꯅ ꯑꯩ ꯄ꯭ꯔꯣꯐꯦꯁꯅꯦꯜ ꯑꯣꯏꯅ ꯆꯪꯒꯦ ꯍꯥꯕꯗꯤ ꯈꯟꯖꯗꯦ ꯃꯁꯤꯅ ꯑꯩꯒꯤ ꯍꯣꯕꯤ ꯑꯣꯏꯅ ꯁꯦꯀꯦꯟꯗꯔꯤ ꯑꯣꯏꯅ ꯊꯝꯖꯕ ꯑꯩꯒꯤ ꯐꯣꯇꯣꯒ꯭ꯔꯥꯐꯤꯅꯤ ꯑꯗꯨꯅ ꯐꯣꯇꯣꯒ꯭ꯔꯥꯐꯤꯁꯤ ꯑꯩꯈꯣꯏꯅ ꯌꯥꯝꯅ ꯀꯥ ꯍꯦꯟꯅ ꯈꯪꯖꯟꯗ ꯇꯥꯔꯒꯁꯨ ꯑꯩꯈꯣꯏꯒꯤ ꯍꯧꯖꯤꯛꯀꯤ ꯃꯣꯗꯔꯟ ꯁꯣꯁꯥꯏꯇꯤꯁꯤꯅ ꯆꯥꯎꯈꯠꯂꯛꯄꯒꯤ ꯃꯇꯨꯡꯏꯟꯅ ꯑꯦꯕ꯭ꯔꯤ ꯄꯥꯔꯠ ꯑꯣꯐ ꯂꯥꯏꯞꯁꯦ ꯃꯦꯃꯣꯔꯤ ꯑꯃ ꯑꯣꯏꯅꯕ ꯐꯣꯇꯣꯗ ꯉꯍꯥꯛꯇ ꯗꯤꯐꯥꯏꯟ ꯇꯧꯅꯔꯦ ꯍꯧꯖꯤꯛꯀꯥꯟ ꯑꯗꯨꯅ ꯐꯣꯇꯣꯒ꯭ꯔꯥꯐꯤꯁꯤꯁꯨ ꯈꯛꯇꯃꯛ ꯃꯥꯒꯤ ꯕꯦꯁꯤꯛꯁꯤꯡꯁꯦ ꯍꯩꯖꯤꯟꯕ ꯀꯥꯅꯩ ꯍꯥꯏꯅ ꯑꯩꯅ ꯂꯧꯖꯩ